ꯑꯩꯒꯤ ꯍꯩꯅꯕꯤ ꯄꯥꯡꯊꯣꯛꯅꯕ ꯍꯣꯠꯅꯕꯗ ꯑꯩꯒꯤ ꯏꯃꯨꯡ ꯃꯅꯨꯡꯅ ꯌꯥꯝꯅ ꯃꯇꯦꯡ ꯄꯥꯡꯕꯤ ꯁꯧꯒꯠꯄꯤ ꯑꯩꯒꯤ ꯍꯩꯅꯕꯤꯁꯤ ꯕꯦꯠꯃꯤꯟꯇꯟ ꯁꯥꯟꯅꯕꯅꯤ ꯕꯦꯠꯃꯤꯟꯇꯟ ꯁꯥꯟꯅꯕ ꯃꯇꯝꯗ ꯏꯃꯨꯡ ꯃꯅꯨꯡꯅ ꯁꯥꯟꯅꯕ ꯆꯠꯂꯝꯗꯥꯏꯗ ꯆꯥꯅꯕ ꯑꯩꯒꯤ ꯌꯦꯔꯨꯝ ꯐꯨꯠꯄꯤꯕ ꯂꯐꯣꯏ ꯁꯪꯒꯣꯝ ꯌꯦꯔꯨꯝ ꯐꯖꯅ ꯁꯦꯝꯕꯤ ꯑꯗꯨꯒ ꯕꯦꯠꯃꯤꯟꯇꯟ ꯁꯥꯟꯅꯕꯗ ꯆꯪꯕ ꯀꯣꯛ ꯑꯗꯨꯗꯒꯤ ꯕꯦꯠꯁ ꯑꯗꯨꯗꯒꯤ ꯗ꯭ꯔꯦꯁ ꯃꯌꯥꯝ ꯑꯃ ꯂꯩꯕ ꯃꯇꯝꯗ ꯑꯩꯒꯤ ꯏꯃꯥ ꯄꯥꯕꯨꯡꯅ ꯌꯥꯝꯅ ꯃꯇꯦꯡ ꯄꯥꯡꯕꯤ ꯕꯦꯠꯃꯤꯟꯇꯟ ꯁꯥꯟꯅꯕ ꯍꯥꯏꯕꯁꯤ ꯌꯥꯝꯅꯁꯨ ꯍꯛꯆꯥꯡ ꯐꯍꯟꯕꯗ ꯃꯇꯦꯡ ꯄꯥꯡꯍꯟꯕ ꯅꯤꯁꯥꯗꯒꯤ ꯂꯥꯞꯊꯣꯛꯍꯟꯕ ꯑꯗꯨꯗꯒꯤ ꯏꯃꯨꯡ ꯃꯅꯨꯡꯅꯁꯨ ꯌꯥꯝꯅ ꯍꯔꯥꯎꯖꯩ ꯀꯩ ꯃꯔꯝꯒꯤꯅꯣ ꯍꯥꯏꯔꯒꯗꯤ ꯅꯤꯁꯥ ꯆꯥꯗ꯭ꯔꯕꯅꯤꯅ ꯏꯃꯨꯡ ꯃꯅꯨꯡꯒ ꯇꯥꯊꯣꯛ ꯇꯥꯁꯤꯟ ꯇꯧꯕꯗ ꯃꯇꯝ ꯃꯇꯝꯁꯨ ꯑꯍꯥꯡꯕ ꯐ꯭ꯔꯤ ꯇꯥꯏꯝ ꯃꯇꯝꯁꯨ ꯂꯩꯇ꯭ꯔꯕꯅꯤꯅ ꯑꯐꯕ ꯋꯥꯈꯜ ꯈꯜꯍꯟꯕꯗꯁꯨ ꯌꯥꯝꯅ ꯃꯇꯦꯡ ꯄꯥꯡꯉꯤ